ꯏꯝꯐꯥꯜ ꯋꯦꯁꯀꯤ ꯁꯦꯟꯃꯦꯠꯂꯣꯟꯗ ꯃꯔꯨꯑꯣꯏꯅ ꯊꯧꯗꯥꯡ ꯂꯧꯔꯤꯕ ꯑꯃ ꯍꯥꯏꯌꯣ ꯍꯥꯏꯔꯒꯗꯤ ꯑꯩꯆ ꯕꯤ ꯑꯦꯁ ꯀꯟꯁꯇ꯭ꯔꯀꯁꯟ ꯑꯁꯤꯅ ꯃꯈꯣꯏꯒꯤ ꯑꯦꯟꯇꯄ꯭ꯔꯥꯏꯖꯦꯁꯁꯦ ꯍꯦꯡꯒꯠꯂꯛꯄ ꯃꯈꯜ ꯃꯈꯜꯒꯤ ꯊꯕꯛ ꯇꯧꯋꯤ ꯍꯥꯏꯕꯗꯤ ꯌꯨꯝ ꯁꯥꯕꯗꯒꯤ ꯍꯧꯔꯒ ꯌꯨꯝ ꯁꯥꯕꯗ ꯁꯤꯖꯤꯟꯅꯔꯤꯕ ꯆꯦꯛ ꯆꯦꯛ ꯁꯥꯕ ꯆꯦꯛ ꯁꯥꯕꯗꯒꯤ ꯌꯨꯝ ꯁꯥꯕ ꯌꯨꯝ ꯁꯥꯕꯗꯒꯤ ꯏ ꯗꯦꯀꯣꯔꯦꯁꯟ ꯀꯩ ꯀꯥ ꯇꯧꯕ ꯈꯣꯠꯄ ꯑꯗꯒꯤ ꯃꯣꯏꯒꯤ ꯍꯣꯜ ꯂꯩꯔꯒ ꯍꯣꯜ ꯕꯨꯀꯤꯡ ꯀꯩꯀꯥ ꯂꯨꯍꯣꯡ ꯈꯣꯡꯗꯣꯡꯕꯗ ꯃꯇꯦꯡ ꯑꯣꯏꯅꯕ ꯑꯃ ꯂꯩꯈ꯭ꯔꯦ ꯑꯗꯒꯤ ꯑꯇꯣꯞꯄ ꯑꯃꯅ ꯂꯤꯛꯂꯥ ꯕꯦꯀꯔꯤ ꯂꯤꯛꯂꯥ ꯕꯦꯀꯔꯤ ꯁꯦ ꯍꯧꯖꯤꯛꯇꯤ ꯌꯥꯝꯅ ꯆꯥꯎꯊꯣꯛꯑꯒ ꯃꯐꯝ ꯈꯨꯗꯤꯡꯃꯛꯇ ꯃꯣꯏꯒꯤ ꯀꯩꯅꯣ ꯗꯨꯀꯥꯟ ꯑꯃꯃꯝ ꯂꯣꯏꯅ ꯂꯩꯔꯦ ꯍꯧꯖꯤꯛꯇꯤ ꯑꯗꯨꯒ ꯂꯨꯍꯣꯡ ꯈꯣꯡꯗꯣꯡꯕꯗ ꯃꯔꯨꯑꯣꯏꯅ ꯃꯨ ꯃꯈꯣꯏꯒꯤ ꯆꯥꯅ ꯊꯛꯅꯕꯁꯤꯡ ꯑꯁꯤ ꯃꯔꯨꯑꯣꯏꯅ ꯁꯤꯖꯤꯟꯅꯩ ꯑꯗꯒꯤ ꯀ꯭ꯂꯥꯁꯤꯛ ꯒ꯭ꯔꯨꯞ ꯑꯣꯐ ꯍꯣꯇꯦꯜꯁꯤꯅ ꯃꯣꯏꯒꯤ ꯍꯣꯇꯦꯜ ꯕ꯭ꯔꯥꯟꯁ ꯑꯅꯤ ꯑꯍꯨꯝ ꯂꯩꯕꯗꯨꯅ ꯃꯅꯤꯄꯨꯔꯒꯤ ꯃꯅꯤꯄꯨꯔꯗ ꯂꯥꯛꯂꯤꯕ ꯃꯤ ꯑꯅꯧꯕ ꯃꯌꯥꯝꯁꯤꯒꯤ ꯂꯩꯕꯝ ꯆꯥꯕꯝ ꯑꯣꯏꯅ ꯑꯣꯏꯕ ꯃꯣꯏꯗ ꯈꯨꯗꯣꯡꯆꯥꯕ ꯃꯌꯥꯝ ꯑꯃ ꯄꯤꯗꯨꯅ ꯀꯥꯟꯅꯕ ꯄꯤ ꯑꯗꯒꯤ ꯃꯅꯤꯀꯨꯃꯥꯔ ꯖꯤꯋꯦꯜꯂꯔꯤꯁꯤꯅ ꯃꯅꯤꯄꯨꯔꯗ ꯑꯅꯧꯕ ꯃꯈꯜ ꯃꯊꯣꯜꯒꯤ ꯁꯅꯥ ꯂꯤꯛꯀꯣꯟ ꯃꯈꯜ ꯃꯈꯜꯒꯤ ꯄꯨꯊꯣꯛꯇꯨꯅ ꯀꯥꯟꯅꯕ ꯃꯌꯥꯝ ꯑꯃ ꯄꯤꯔꯤ ꯑꯗꯒꯤ ꯃꯣꯏꯅ ꯊꯕꯛ ꯇꯧꯔꯛꯄꯁꯤꯒꯤ ꯃꯇꯨꯡ ꯏꯟꯅ ꯃꯣꯏꯗ ꯊꯕꯛ ꯇꯧꯕ ꯃꯤꯁꯨ ꯌꯥꯝꯃꯦ ꯃꯤ ꯌꯥꯝꯃꯛꯄꯗꯨꯏ ꯃꯇꯨꯡ ꯏꯟꯅ ꯃꯅꯤꯄꯨꯔꯗ ꯂꯩꯔꯤꯕ ꯅꯍꯥꯁꯤꯡꯗ ꯊꯕꯛꯀꯤ ꯊꯕꯛ ꯇꯧꯕ ꯉꯝꯅꯕꯒꯤ ꯇꯟꯖꯥ ꯑꯗꯨ ꯃꯌꯥꯝ ꯑꯃ ꯄꯤꯕꯤ